ꯑꯣ ꯁꯤꯅꯤꯃꯥ ꯑꯃ ꯌꯦꯡꯉꯨꯁꯤꯔꯣ ꯑꯣ ꯀꯣꯅꯨꯡ ꯃꯃꯥꯡꯒꯤ ꯑꯦꯝ ꯑꯦꯐ ꯗꯤ ꯑꯦꯁꯇ ꯑꯣ ꯃꯤ ꯑꯇꯩ ꯍꯧꯔꯗꯤ ꯁꯪꯉꯤꯒ ꯁꯪꯗꯦꯒ ꯁꯪꯉꯤꯒ ꯁꯪꯗꯦꯒ ꯍꯥꯏꯔꯛꯀꯅꯤ ꯏꯕꯥꯟꯅꯤꯗꯪ ꯑꯗꯨꯝ ꯆꯠꯂꯁꯤ

ꯑꯥ ꯏꯕꯥꯟꯅꯤꯗꯪ ꯇꯣꯉꯥꯟꯅ ꯑꯉꯥꯡꯗ ꯒꯥꯔꯤ ꯊꯧꯕꯤꯎ ꯈꯣꯠꯄꯤꯎ ꯍꯥꯏꯔꯁꯨ ꯆꯠꯅꯤꯡꯒꯨꯝ ꯆꯠꯅꯤꯡꯗꯒꯨꯝ ꯇꯧꯔꯛꯀꯅꯤ ꯏꯕꯥꯟꯅꯤ ꯑꯣꯛꯇꯣ ꯑꯃ ꯇꯣꯡꯉꯒ ꯍꯦꯛꯇ ꯆꯠꯂꯁꯤ ꯑꯣ ꯄꯨꯡ ꯑꯅꯤꯒꯤ ꯁꯣꯗꯣ ꯑꯣ ꯁꯟꯗꯦ ꯅꯨꯃꯤꯠꯇ ꯆꯠꯁꯦ ꯄꯨꯡ ꯑꯅꯤꯒꯤ ꯑꯗꯥꯏꯗ ꯌꯦꯡꯉꯨꯁꯦ ꯇꯥꯂꯛꯀꯤ ꯑꯗꯥꯏꯗ ꯌꯨꯝꯗꯅꯦ ꯂꯣꯏꯗ꯭ꯔꯤꯉꯥꯏꯗ ꯍꯦꯛ ꯍꯜꯂꯛꯑꯁꯤ ꯉꯥꯡꯒꯗꯕꯒꯤ ꯐꯤꯕꯝ ꯑꯣꯏꯔꯒꯅ ꯎꯝ ꯑꯗꯨꯗꯤ ꯌꯨꯝꯗ ꯉꯥꯡꯉꯗꯤ ꯌꯨꯝꯗ ꯑꯃꯨꯛ ꯍꯣꯏ ꯍꯣꯏ ꯍꯣꯏ ꯍꯣꯏ ꯍꯣꯏ ꯍꯣꯏ ꯆꯠꯂꯨꯔꯁꯤ